ꯍꯂꯣ ꯑꯥ ꯍꯂꯣ ꯑꯥ ꯀꯩꯅꯣ ꯑꯩꯈꯣꯏꯒꯤ ꯁꯤ ꯑꯩꯈꯣꯏꯒꯤ ꯀꯩꯅꯣ ꯇꯧꯕ ꯗꯨꯀꯥꯟꯗꯣ ꯅꯠꯇ꯭ꯔꯣ ꯍꯥꯔꯒ ꯀꯔꯤ ꯀꯔꯥ ꯌꯣꯟꯕꯗꯣ

ꯑꯥ ꯀꯨꯏꯔꯦ ꯄꯪꯀꯨꯏ ꯀꯨꯏꯗ꯭ꯔꯤꯌꯦ ꯊꯥꯃꯨꯛꯀꯤ ꯃꯃꯥꯡ ꯍꯥꯏ ꯇꯥꯔꯦꯅꯦ ꯑꯗꯨꯗ ꯂꯧꯖꯕꯅꯦ ꯑꯥ ꯌꯨꯝꯗꯗꯤ ꯑꯗꯨꯝ ꯄꯨꯔꯛꯄ ꯅꯨꯃꯤꯠꯇ ꯑꯗꯨꯝ ꯁꯤꯖꯤꯟꯅꯒ꯭ꯔꯕꯅꯦꯕ ꯂꯕꯨꯛꯇꯀꯣ ꯑꯗꯩꯗ ꯄꯣꯠꯇꯣ ꯑꯩꯈꯣꯏꯒꯤ ꯖ꯭ꯋꯥꯏ ꯖ꯭ꯋꯥꯏ ꯇꯥꯗꯕ ꯍꯥꯏ ꯇꯥꯔꯦ ꯑꯩꯈꯣꯏꯒꯤ ꯏꯆꯣꯠ ꯆꯣꯠꯄꯗꯧ ꯇꯧꯔꯒ ꯈꯨꯠꯇ ꯑꯗꯨꯝ ꯏꯅꯞ ꯅꯞꯄꯒꯨꯝꯕ ꯈꯣꯠꯄꯁꯦ ꯑꯗꯨꯝ ꯑꯗꯨꯃꯥꯏꯅ ꯇꯧꯕ ꯑꯗꯣ ꯁꯤꯒꯤꯁꯦ ꯀꯃꯥꯏꯅ ꯇꯧꯕꯅꯣ ꯄꯣꯠꯇꯨꯗꯁꯨ ꯄꯣꯠꯇꯨꯗ ꯃꯍꯩ ꯃꯔꯣꯡꯗꯨꯁꯨ ꯖꯨꯝ ꯖꯨꯝ ꯂꯥꯎꯅ ꯐꯒꯠꯂꯛꯄꯒꯤ ꯃꯃꯤꯁꯨ ꯎꯗꯕ ꯑꯗꯨꯗ ꯍꯪꯖꯔꯛꯄꯅꯤ

ꯑꯣ ꯐꯔꯦ ꯐꯔꯦ ꯊꯝꯖꯔꯦ ꯊꯝꯖꯔꯦ